ꯃꯅꯤꯄꯨꯒꯤ ꯀꯨꯝꯍꯩ ꯍꯔꯥꯎꯁꯤꯡ ꯍꯥꯏꯕꯆꯤꯡꯕ ꯃꯈꯜ ꯃꯈꯜ ꯑꯈꯣꯏꯒꯤ ꯖꯥꯇꯤ ꯃꯥꯟꯅꯗꯕ ꯃꯌꯥꯝ ꯑꯩꯈꯣꯏ ꯃꯩꯇꯩꯒꯤꯅ ꯂꯥꯏ ꯍꯔꯥꯎꯕ ꯂꯩ ꯆꯩꯔꯥꯎꯕ ꯂꯩ ꯃꯌꯥꯝ ꯃꯃ ꯂꯩꯈ꯭ꯔꯦ ꯂꯥꯏ ꯍꯔꯥꯎꯕ ꯃꯇꯝꯗ ꯂ ꯑꯈꯣꯏꯒꯤ ꯃꯩꯇꯩꯅ ꯅꯤꯡꯖꯔꯤꯕ ꯂꯥꯏ ꯑꯗꯨ ꯄꯨꯊꯣꯛꯇꯨꯅ ꯃꯥꯒꯤ ꯃꯃꯥꯡꯗ ꯖꯒꯣꯏ ꯏꯁꯩ ꯍꯔꯥꯎ ꯀꯨꯝꯍꯩ ꯄꯥꯡꯊꯣꯛꯄꯅꯤ ꯑꯗꯨꯒ ꯈ꯭ꯔꯤꯁꯇꯦꯟꯒꯤꯁꯨ ꯇ꯭ꯔꯥꯏꯕꯁꯤꯡꯒꯤꯁꯨ ꯈ꯭ꯔꯤꯁꯃꯥꯁ ꯍꯥꯏꯅ ꯄꯥꯡꯊꯣꯛꯏ ꯃꯨꯁꯂꯤꯝꯒꯤꯁꯨ ꯏꯠ ꯍꯥꯏꯅ ꯂꯩ ꯃꯈꯜ ꯃꯈꯜ ꯃꯍꯥꯛ ꯃꯣꯏꯒꯤ ꯂꯩꯖ ꯂꯩꯖꯕ ꯃꯌꯥꯝ ꯑꯃ ꯂꯩ ꯑꯗꯨꯃꯥꯏꯅ ꯃꯅꯤꯄꯨꯔꯁꯤꯗ ꯃꯈꯜ ꯃꯈꯜ ꯃꯌꯥꯝ ꯄꯥꯡꯊꯣꯛꯏ ꯄꯨꯜꯂꯞ ꯄꯨꯟꯁꯤꯟꯅꯕ ꯍꯥꯏꯔꯒꯅ ꯑꯩꯈꯣꯏꯒꯤ ꯁꯉꯥꯏ ꯐꯦꯁꯇꯤꯕꯦꯜ ꯁꯤꯗ ꯑꯩꯈꯣꯏꯒꯤ ꯁꯉꯥꯏ ꯐꯦꯁꯇꯤꯕꯦꯜ ꯑꯁꯤ ꯐꯦꯁꯇꯤꯕꯦꯜ ꯃꯈꯜ ꯑꯃꯅꯤ ꯁꯤꯗꯩꯁꯤꯗ ꯃꯅꯤꯄꯨꯔꯒꯤ ꯑꯔꯩ ꯑꯔꯩꯕ ꯂꯣꯏꯅꯃꯛ ꯖꯥꯇꯤ ꯑꯇꯣꯞꯄꯒꯤ ꯖꯥꯇꯤ ꯃꯌꯥꯝ ꯑꯃ ꯂꯥꯛꯇꯨꯅ ꯄꯨꯜꯂꯞ ꯄꯨꯜꯂꯞ ꯍꯔꯥꯎ ꯀꯨꯝꯍꯩ ꯄꯥꯡꯊꯣꯛꯃꯤꯟꯅꯩ